ꯏꯃꯣꯏꯅꯨ ꯏꯔꯥꯠ ꯅꯨꯃꯤꯠꯅ ꯂꯥꯛꯄꯗ ꯑꯩꯈꯣꯏꯒꯤ ꯏꯃꯨꯡꯗ ꯋꯥꯏꯁꯤꯠ ꯋꯥꯏꯔꯦꯝ ꯑꯃꯗꯤ ꯀꯣꯜ ꯂꯤꯛꯁꯤꯡ ꯑꯗꯨ ꯁꯦꯡꯅ ꯐꯦꯡꯗꯣꯛꯑꯕ ꯃꯇꯨꯡꯗ ꯏꯁꯥ ꯏꯁꯥꯃꯛꯁꯨ ꯏꯔꯨꯖꯔꯕ ꯃꯇꯨꯡꯗ ꯏꯃꯣꯏꯅꯨꯁꯤꯕꯨ ꯐꯨꯡꯒꯥ ꯂꯥꯏꯔꯨꯗ ꯂꯥꯠꯂꯤ ꯑꯗꯨꯀꯥꯟꯗ ꯂꯥꯠꯄꯁꯤꯗ ꯑꯩꯈꯣꯏꯒꯤ ꯉꯥꯗ ꯑꯩꯈꯣꯏꯒꯤ ꯉꯥ ꯑꯉꯧꯕ ꯀꯠꯂꯤ ꯑꯃꯗꯤ ꯊꯣꯡ ꯊꯥꯛꯀꯗꯧꯕ ꯆꯦꯡꯅ ꯆꯤꯡꯕ ꯍꯦꯟꯖꯥꯡ ꯅꯥꯄꯤ ꯀꯌꯥ ꯑꯃ ꯀꯠꯇꯨꯅ ꯊꯣꯡ ꯊꯥꯛꯇꯨꯅ ꯏꯃꯨꯡ ꯄꯨꯟꯅ ꯍꯔꯥꯎꯃꯤꯟꯅꯔꯀꯥꯟꯗ ꯏꯃꯣꯏꯅꯨ ꯏꯃꯥꯕꯨ ꯊꯝꯃꯣꯏ ꯁꯦꯡꯅ ꯄꯨꯅꯦꯝꯖꯩ ꯈꯨꯔꯨꯝꯖꯩ